ꯂꯥꯞꯅ ꯂꯩꯔꯒ ꯍꯣꯔꯦꯟ ꯑꯩꯍꯥꯛꯀꯤꯗ ꯑꯩꯈꯣꯏꯒꯤ ꯑꯩꯈꯣꯏꯒꯤ ꯖꯤꯂꯥꯗ ꯂꯥꯛꯂꯒ ꯃꯤꯒꯤ ꯃꯇꯧ ꯉꯥꯛꯇ ꯇꯝꯂꯒ ꯃꯤꯅ ꯆꯥꯕ ꯉꯥꯛꯇ ꯆꯥꯔꯒ ꯑꯗꯨ ꯇꯧꯕ ꯑꯗꯨꯒꯤ ꯃꯍꯩ ꯃꯁꯤꯡ ꯇꯝꯕꯗ ꯑꯩꯈꯣꯏꯒꯤ ꯀꯜꯆꯔꯦꯜ ꯄ꯭ꯔꯥꯛꯇꯤꯁ ꯍꯣꯡꯕꯒꯤꯅꯤ ꯍꯣꯡꯕꯅꯤ